ꯍꯧꯖꯤꯛ ꯑꯩꯈꯣꯏꯒꯤ ꯇꯥꯎꯟ ꯁꯍꯔꯁꯤꯡꯗ ꯑꯉꯥꯡ ꯃꯌꯥꯝ ꯑꯃ ꯊꯕꯛ ꯁꯨꯔꯒ ꯆꯥꯅꯤꯉꯥꯏ ꯂꯩꯇꯕꯗꯒꯤ ꯏꯃꯨꯡ ꯃꯅꯨꯡ ꯂꯥꯏꯔꯕꯗꯒꯤ ꯃꯔꯝ ꯑꯣꯏꯒꯦꯔꯥ ꯑꯃ ꯑꯣꯏꯒꯦꯔꯥ ꯇꯧꯔꯒ ꯊꯕꯛ ꯃꯌꯥꯝ ꯑꯃ ꯁꯨꯔꯒ ꯂꯩꯕ ꯌꯥꯎꯋꯤ ꯃꯃꯥ ꯃꯄꯥ ꯂꯩꯖꯗꯕ ꯃꯃꯥ ꯃꯄꯥ ꯑꯝꯇ ꯂꯩꯖꯗꯕ ꯃꯌꯨꯝ ꯃꯀꯩ ꯐꯔꯛ ꯇꯥꯔꯒ ꯃꯌꯨꯝ ꯃꯀꯩ ꯏꯪꯈꯣꯜ ꯂꯩꯖꯗꯕ ꯑꯉꯥꯡ ꯃꯌꯥꯝ ꯑꯃ ꯂꯩꯕꯗꯒꯤ ꯇꯥꯎꯟꯁꯤꯡꯗ ꯑꯃꯁꯨꯡ ꯁꯍꯔꯁꯤꯡꯗ ꯑꯉꯥꯡ ꯊꯕꯛ ꯃꯌꯥꯝ ꯑꯃ ꯁꯨꯔꯒ ꯂꯩꯕ ꯌꯥꯎꯋꯤ ꯑꯁꯤꯒꯤꯁꯤ ꯑꯩꯈꯣꯏꯒꯤ ꯄꯥꯜꯂꯤꯕ ꯁꯔꯀꯥꯔ ꯑꯁꯤꯅ ꯌꯦꯡꯁꯤꯟꯕꯤꯕ ꯑꯉꯥꯡꯁꯤꯡ ꯑꯗꯨꯕꯨ ꯐꯖꯅ ꯔꯦꯁꯀ꯭ꯌꯨ ꯇꯧꯔ ꯃꯇꯨꯡꯗ ꯃꯈꯣꯏꯕꯨ ꯃꯈꯣꯏꯒꯤ ꯃꯔꯝꯗ ꯐꯖꯅ ꯍꯪꯗꯣꯛꯑꯕ ꯃꯇꯨꯡꯗ ꯆꯥꯏꯜ ꯀꯤꯌꯔꯁꯤꯡꯗ ꯃꯈꯣꯏꯕꯨ ꯁꯤꯟꯅꯕꯤꯕ ꯑꯣꯔꯐꯥꯟ ꯍꯣꯝꯁꯤꯡꯗ ꯃꯈꯣꯏꯕꯨ ꯁꯤꯟꯅꯕꯤꯔꯒ ꯃꯈꯣꯏꯒꯤ ꯃꯍꯩ ꯃꯁꯤꯡ ꯇꯝꯍꯟꯕꯤꯕ ꯑꯃꯁꯨꯡ ꯑꯉꯥꯡꯁꯤꯡ ꯑꯗꯨꯕꯨ ꯃꯇꯤꯛ ꯆꯥꯕ ꯃꯤ ꯑꯃ ꯑꯣꯏꯅꯕ ꯁꯔꯀꯥꯔꯅ ꯁꯦꯝꯕꯤꯕ ꯑꯁꯨꯝꯍꯥꯏꯅ ꯇꯧꯔꯒꯗꯤ ꯑꯩꯈꯣꯏꯒꯤ ꯇꯥꯎꯟꯁꯤꯡꯗ ꯑꯃꯁꯨꯡ ꯁꯍꯔꯁꯤꯡꯗ ꯑꯉꯥꯡꯁꯤꯡ ꯑꯁꯤ ꯊꯕꯛ ꯁꯨꯕ ꯁꯨꯔꯛꯑꯣꯏ ꯍꯥꯏꯕ ꯑꯁꯤ ꯑꯩꯒꯤ ꯃꯣꯠ ꯑꯣꯏꯅ ꯐꯣꯡꯅꯤꯡꯉꯤ